ꯍꯧꯖꯤꯛꯀꯤ ꯃꯇꯝꯒꯤ ꯂꯧꯎ ꯁꯤꯡꯎꯕꯒꯤ ꯁꯤꯁꯇꯦꯝꯗ ꯑꯣꯔꯒꯥꯅꯤꯛ ꯍꯥꯔ ꯀꯌꯥ ꯄꯨꯊꯣꯔꯛꯇꯅ ꯃꯅꯥ ꯃꯁꯤꯡ ꯀꯌꯥꯕꯨꯁꯨ ꯐꯍꯜꯂꯤ ꯌꯥꯝꯅ ꯑꯗꯨꯛꯀꯤ ꯃꯇꯤꯛ ꯇꯤꯟ ꯀꯥꯡꯁꯨ ꯆꯦꯜꯍꯟꯗꯦ ꯌꯥꯝꯅ ꯐꯖꯩ ꯑꯗꯨꯒ ꯑꯩꯈꯣꯏ ꯃꯤꯑꯣꯏꯕꯅ ꯆꯥꯕ ꯃꯇꯝꯗꯁꯨ ꯑꯗꯨꯛꯀꯤ ꯃꯇꯤꯛ ꯏꯁꯥꯗ ꯀꯥꯟꯅꯕ ꯄꯤ ꯏꯁꯥꯗ ꯑꯅꯥꯕ ꯀꯌꯥ ꯊꯣꯛꯍꯟꯗꯦ ꯑꯗꯨꯛꯀꯤ ꯃꯇꯤꯛ ꯑꯐꯕ ꯀꯌꯥ ꯑꯣꯏꯍꯜꯂꯛꯂꯤ